ꯍꯜꯂꯣ ꯑꯣ ꯍꯌꯦꯡ ꯑꯩꯈꯣꯏꯁꯦ ꯁꯦꯟꯗ꯭ꯔꯥ ꯆꯠꯀꯗꯧꯕ ꯑꯗꯨ ꯁꯨꯝ ꯆꯠꯄꯗꯨ ꯅꯪꯅ ꯒꯥꯏꯗ ꯇꯧꯕꯤꯕ ꯌꯥꯒꯗ꯭ꯔꯥꯀꯣ

ꯑꯩꯈꯣꯏꯁꯦ ꯍꯌꯦꯡ ꯄꯨꯡ ꯇꯔꯥꯗ ꯃꯤ ꯀꯨꯟꯃꯨꯛ ꯂꯥꯛꯀꯗꯕ ꯑꯗꯨꯝ ꯅꯪꯅ ꯒꯥꯏꯗ ꯇꯧꯕꯤꯌꯣ ꯑꯗꯨꯗꯤꯀꯣ ꯐꯔꯦ ꯑꯗꯨ ꯕꯥꯏ ꯑꯩ ꯀꯔꯤ ꯆꯠꯄꯒꯤ ꯚꯔꯥ ꯀꯔꯤ ꯀꯔꯥꯒꯨꯝꯕꯁꯨ ꯅꯪꯅ ꯂꯣꯏꯅ ꯑꯗꯨꯝ ꯅꯪꯅ ꯒꯥꯏꯗ ꯇꯧꯕꯤꯌꯣꯀꯣ ꯑꯗꯨꯗꯤ ꯍꯣꯏ ꯍꯌꯦꯡ ꯍꯪꯆꯤꯠ ꯄꯨꯡ ꯇꯔꯥꯗ ꯑꯩꯈꯣꯏ ꯂꯥꯛꯀꯦ

ꯍꯣꯏ ꯍꯣꯏ ꯄꯨꯡ ꯇꯔꯥꯗ ꯑꯗꯨ ꯃꯃꯥꯡꯗ ꯑꯗꯨꯗꯤ ꯈꯔ ꯉꯜꯂꯞ ꯇꯧꯅ ꯂꯥꯛꯀꯦ ꯑꯗꯨꯒ ꯄꯨꯡ ꯇꯔꯥꯗ ꯑꯩꯈꯣꯏ ꯆꯞ ꯆꯥꯅ ꯁꯦꯟꯗ꯭ꯔꯥ ꯌꯧꯅꯤꯡꯉꯥꯏꯒꯤꯗꯃꯛꯇ ꯍꯧꯖꯤꯛꯇꯤ ꯁꯥꯕ ꯃꯇꯝꯅꯤꯅ ꯑꯗꯨꯝ ꯑꯦꯁꯤ ꯌꯥꯎꯕꯁꯨ ꯌꯥꯏ ꯑꯩꯈꯣꯏ ꯃꯤ ꯀꯨꯟꯃꯨꯛꯀꯤ ꯑꯗꯨꯝ ꯑꯦꯔꯦꯟꯖ ꯇꯧꯕꯤꯔꯝꯃꯣꯀꯣ ꯑꯗꯨꯗꯤ ꯍꯣꯏ ꯍꯣꯏ ꯑꯗꯨꯗꯤ ꯍꯌꯦꯡ ꯄꯨꯡ ꯇꯔꯥꯗ ꯊꯦꯡꯅꯔꯁꯤ ꯑꯗꯨꯗꯤ ꯃꯐꯝꯗ ꯀꯣ ꯑꯗꯨꯗꯤ